ꯃꯤꯌꯥꯝꯅ ꯑꯍꯥꯟꯕ ꯑꯣꯏꯅ ꯂꯥꯏꯌꯦꯛꯄ ꯍꯧꯒꯠꯂꯛꯄ ꯃꯇꯝꯗ ꯌꯥꯝꯅ ꯇꯣꯏꯅ ꯊꯣꯛꯄ ꯑꯁꯣꯏꯕ ꯍꯥꯏꯔꯒꯗꯤ ꯃꯍꯥꯛ ꯃꯁꯥꯅ ꯍꯩꯕ ꯍꯩꯇꯕꯒꯤ ꯆꯥꯡꯗꯣ ꯈꯪꯗꯣꯛꯇꯅ ꯀꯣ ꯑꯔꯨ ꯑꯔꯨꯕ ꯂꯝꯕ ꯐꯪꯉꯣꯏꯗꯕ ꯂꯥꯏꯗꯣ ꯌꯦꯛꯄ ꯍꯧꯖꯤꯜꯂꯨꯕꯗꯒꯤ ꯂꯣꯏꯁꯟꯕ ꯉꯝꯗꯗꯅ ꯍꯥꯏꯕꯗꯤ ꯇꯁꯦꯡꯅ ꯍꯥꯏꯔꯕꯗ ꯍꯩꯇꯕꯗꯒꯤ ꯃꯥꯁꯦ ꯃꯥꯅ ꯌꯦꯛꯅꯤꯡꯏꯕ ꯂꯥꯏꯗꯣ ꯌꯦꯛꯄ ꯃꯄꯨꯡ ꯐꯥꯅ ꯂꯣꯏꯁꯤꯟꯕ ꯉꯝꯗꯕꯗꯣ ꯃꯗꯣ ꯑꯩꯒꯤ ꯑꯣꯏꯕ ꯃꯣꯠꯇ ꯑꯗꯨ ꯑꯁꯣꯏꯕꯅꯦ ꯍꯥꯏꯅ ꯂꯧꯖꯩ ꯍꯥꯏꯔꯤꯕ ꯑꯁꯣꯏꯕꯗꯣ ꯃꯈꯣꯏꯒꯤ ꯑꯁꯣꯏꯕꯗꯣ ꯀꯃꯥꯏꯅ ꯆꯨꯝꯊꯣꯛꯀꯗꯒꯦ ꯍꯥꯏꯕ ꯃꯇꯝꯗ ꯑꯩꯅ ꯂꯥꯏ ꯌꯦꯛꯅꯤꯡꯉꯦ ꯍꯥꯏꯔꯒꯁꯨ ꯀꯣ ꯌꯦꯛꯏꯕ ꯂꯥꯏꯗꯣ ꯊꯋꯥꯏ ꯍꯛꯆꯥꯡ ꯌꯥꯎꯅ ꯐꯖꯅ ꯑꯔꯥꯏꯕ ꯃꯑꯣꯡꯗ ꯁ꯭ꯇꯦꯞ ꯕꯥꯏ ꯁ꯭ꯇꯦꯞ ꯌꯦꯛꯑꯒꯗꯤ ꯑꯩꯒꯤ ꯑꯁꯣꯏꯕꯗꯣ ꯈꯤꯇꯪꯇ ꯑꯣꯏꯔꯒꯁꯨ ꯐꯒꯅꯦ ꯍꯥꯏꯅ ꯉꯜꯂꯦ ꯑꯗꯣ ꯌꯦꯛꯅꯤꯡꯉꯦ ꯍꯥꯏꯗꯨꯅꯁꯨ ꯂꯥꯏ ꯌꯦꯛꯄ ꯃꯇꯝꯗ ꯑꯔꯨꯕꯗꯣ ꯍꯥꯟꯅ ꯂꯥꯝꯁꯤꯜꯂꯨꯔꯒꯗꯤ ꯑꯩꯅ ꯇꯧꯔꯤꯕ ꯊꯕꯛ ꯑꯗꯣ ꯃꯥꯏꯄꯨꯅꯅ ꯍꯣꯠꯅꯗ꯭ꯔꯒꯗꯤ ꯑꯩꯅ ꯐꯖꯅ ꯌꯦꯛꯇ꯭ꯔꯒꯗꯤ ꯁ꯭ꯇꯦꯞ ꯕꯥꯏ ꯁ꯭ꯇꯦꯞꯇꯨ ꯌꯦꯛꯇ꯭ꯔꯒꯗꯤ ꯃꯗꯨ ꯌꯦꯛꯄ ꯉꯝꯃꯣꯏ ꯍꯥꯏꯅ ꯈꯟꯖꯩ ꯑꯩꯒꯤ ꯑꯣꯏꯕ ꯃꯣꯠꯇ ꯑꯗꯨꯕꯨ ꯐꯖꯅ ꯌꯦꯛꯀꯦ ꯍꯥꯏꯔꯒꯗꯤ ꯂꯥꯏ ꯌꯦꯛꯄ ꯑꯐꯕ ꯑꯃ ꯑꯣꯏꯅꯕꯒꯤꯗꯃꯛꯇ ꯊꯋꯥꯏ ꯌꯥꯎꯅ ꯄ꯭ꯔꯦꯛꯇꯤꯁ ꯇꯣꯏꯅ ꯃꯊꯧ ꯇꯧꯕ ꯇꯥꯏ ꯄ꯭ꯔꯦꯛꯇꯤꯁ ꯇꯧꯔꯤꯉꯩ ꯂꯥꯏ ꯌꯦꯛꯄ ꯃꯇꯝꯗ ꯃꯗꯨ ꯐꯖꯅ ꯌꯦꯛꯀꯅꯤ ꯍꯥꯏꯅ ꯈꯜꯂꯤ ꯑꯗꯣ ꯑꯩꯗꯤ ꯑꯩꯒꯤ ꯄꯥꯝꯖꯕ ꯑꯣꯏꯅ ꯑꯩꯒꯤ ꯍꯣꯕꯤꯁ ꯑꯣꯏꯅ ꯌꯦꯛꯆꯕꯅꯦ ꯑꯩ ꯄ꯭ꯔꯣꯐꯦꯁꯟ ꯑꯃ ꯑꯣꯏꯅ ꯂꯥꯏ ꯌꯦꯛꯀꯦ ꯍꯥꯏꯅ ꯈꯟꯖꯔꯨꯗꯦ ꯑꯗꯨꯕꯨ ꯑꯩꯅ ꯑꯩꯒꯤ ꯂꯥꯏ ꯌꯦꯛꯆꯕ ꯃꯇꯝꯗ ꯑꯩꯅ ꯑꯩ ꯑꯔꯥꯏꯕ ꯈꯜꯂꯒ ꯌꯦꯛꯆꯩ ꯑꯗꯣ ꯑꯔꯨꯕ ꯑꯩꯅ ꯌꯦꯛꯅꯤꯡꯉꯦ ꯍꯥꯏꯗꯨꯅꯁꯨ ꯑꯩꯅ ꯂꯥꯝꯕ ꯐꯪꯉꯣꯏꯗꯕ ꯑꯩꯅ ꯌꯦꯛꯄ ꯉꯝꯃꯣꯏꯗꯕꯗꯣ ꯑꯩ ꯑꯗꯨ ꯈꯜꯂꯒ ꯌꯦꯛꯆꯗꯦ ꯑꯗꯨꯅ ꯂꯥꯏ ꯌꯦꯛꯄꯁꯦ ꯑꯩꯒꯤ ꯍꯣꯕꯤꯅ ꯄꯥꯝꯖꯕꯒꯤꯗꯃꯛꯇ ꯑꯩꯅ ꯈꯜꯂꯒ ꯌꯦꯛꯆꯕꯅꯤ ꯑꯗꯨ ꯌꯦꯛꯄ ꯉꯝꯃꯣꯏꯗꯕꯗꯗꯤ ꯑꯩ ꯈꯨꯠ ꯊꯥꯖꯗꯦ